ꯕꯤꯁꯅꯨꯄꯨꯔ ꯗꯤꯁꯇ꯭ꯔꯤꯛꯀꯤ ꯀ꯭ꯋꯥꯛꯇꯥ ꯕꯖꯥꯔꯗ ꯃꯤ ꯌꯥꯝꯅ ꯇꯥꯏ ꯃꯤ ꯌꯥꯝꯅ ꯇꯥꯕ ꯃꯐꯝꯗ ꯀꯥꯟꯅꯕ ꯍꯥꯏꯕ ꯇꯥꯔꯒꯗꯤ ꯃꯤ ꯑꯃꯒ ꯑꯃꯒ ꯏꯟꯇꯔꯦꯛ ꯇꯧꯅꯕ ꯑꯃꯒ ꯑꯃꯒ ꯃꯇꯦꯡ ꯄꯥꯡꯅꯕ ꯑꯁꯤ ꯌꯥꯝꯅ ꯀꯥꯟꯅꯩ ꯃꯤ ꯌꯥꯝꯅ ꯂꯩꯃꯤꯟꯅꯕ ꯃꯇꯝꯗ ꯌꯥꯝꯅ ꯀꯥꯟꯅꯩ ꯑꯗꯨꯒ ꯃꯤ ꯌꯥꯝꯅ ꯂꯩꯕꯗ ꯀꯥꯟꯅꯗꯕ ꯍꯥꯏꯕ ꯇꯔꯒꯗꯤ ꯑꯩꯈꯣꯏꯒꯤ ꯅꯣꯏꯁ ꯄꯣꯂꯨꯁꯟ ꯊꯣꯛꯍꯜꯂꯤ ꯑꯗꯨꯗꯒꯤ ꯑꯩꯈꯣꯏꯒꯤ ꯒꯥꯔꯕꯦꯖ ꯐꯠꯇꯕꯁꯨ ꯌꯥꯝꯅ ꯊꯣꯛꯂꯛꯏ ꯃꯤ ꯌꯥꯝꯕ ꯇꯥꯔꯒꯗꯤ ꯑꯗꯨꯒ ꯑꯩꯈꯣꯏꯒꯤ ꯑꯗꯨꯒꯨꯝꯂꯕ ꯐꯠꯇ ꯍꯥꯎꯗꯤꯁꯤꯡ ꯑꯁꯦ ꯁꯤꯁꯨ ꯍꯨꯟꯗꯣꯛꯅꯤꯡꯉꯥꯏ ꯃꯐꯝ ꯆꯥꯅ ꯍꯨꯟꯗꯣꯛꯑꯣ ꯍꯥꯏꯕ ꯃꯇꯝꯗ ꯍꯥꯏꯅꯕ ꯃꯇꯝꯗ ꯌꯥꯝꯅ ꯋꯥꯏ ꯃꯤ ꯌꯥꯝꯕ ꯇꯥꯔꯒꯗꯤ ꯌꯥꯝꯅ ꯍꯥꯏꯅꯕ ꯇꯥꯏ ꯑꯗꯨꯅ ꯃꯤ ꯌꯥꯝꯕ ꯇꯥꯔꯒꯗꯤ ꯒꯥꯔꯕꯦꯖꯇꯣ ꯃꯐꯝ ꯆꯥꯅ ꯍꯨꯟꯗꯣꯛꯄꯤꯌꯣꯅ ꯍꯥꯏꯕ ꯃꯇꯝꯗꯁꯨ ꯌꯥꯝꯅ ꯋꯥꯅ ꯊꯣꯛꯏ ꯑꯗꯨꯗꯨꯒ ꯅꯣꯏꯁ ꯄꯣꯂꯨꯁꯟꯁꯨ ꯌꯥꯝꯅ ꯊꯣꯛꯏ ꯄꯣꯂꯨꯁꯟ ꯌꯥꯝꯅ ꯊꯣꯛꯍꯟꯂꯤ ꯑꯨꯗꯒꯤ ꯑꯩꯈꯣꯏꯒꯤ ꯃꯣꯏꯅ ꯆꯕ ꯊꯛꯎꯔꯒ ꯑꯩꯈꯣꯏꯒꯤ ꯇꯨꯔꯦꯟꯗ ꯄꯨꯈ꯭ꯔꯤꯗ ꯂꯪꯊꯕꯁꯨ ꯃꯤ ꯌꯥꯝꯕ ꯃꯐꯝꯗꯅ ꯌꯥꯝꯅ ꯍꯦꯜꯂꯤ ꯋꯥꯇꯔ ꯄꯣꯂꯨꯁꯟꯁꯨ ꯌꯥꯝꯅ ꯊꯣꯛꯍꯜꯂꯤ ꯋꯦꯁ ꯃꯦꯇꯤꯔꯤꯌꯦꯜ ꯌꯥꯝꯅ ꯊꯣꯛꯍꯜꯂꯤ